ꯑꯩꯅ ꯄꯥꯝꯖꯕ ꯇꯤ ꯕꯤ ꯁꯣ ꯍꯥꯏꯔꯒꯗꯤꯀꯣ ꯁꯥ ꯔꯦ ꯒꯥ ꯃꯥ ꯄꯥ ꯂꯤꯇꯜ ꯂꯤꯇꯜ ꯆꯦꯝꯗꯣ ꯑꯉꯥꯡ ꯃꯆꯥ ꯃꯌꯥꯝꯅ ꯃꯣꯏꯒꯤ ꯇꯦꯂꯦꯟ ꯍꯟꯠ ꯇꯧꯅꯕꯒꯤ ꯊꯣꯛꯑꯒ ꯏꯁꯩ ꯁꯛꯄꯗꯣ ꯑꯗꯨ ꯌꯥꯝ ꯄꯥꯝꯖꯩ ꯑꯦ ꯍꯥꯏꯗꯤ ꯑꯉꯥꯡꯁꯦ ꯑꯄꯤꯛ ꯑꯄꯤꯛꯄꯅꯦꯕ ꯑꯩꯈꯣꯏꯅ ꯑꯩꯈꯣꯏ ꯃꯅꯤꯄꯨꯔꯗꯗꯤ ꯃꯃꯥ ꯃꯄꯥꯒꯤ ꯃꯅꯥꯛꯇ ꯀꯣꯜꯂꯒ ꯂꯩꯔꯤꯕ ꯑꯉꯥꯡ ꯃꯆꯥꯉꯩꯁꯦ ꯑꯗꯨꯒꯤ ꯇꯤ ꯕꯤ ꯁꯣꯗꯨꯗꯗꯤ ꯏꯁꯩꯒ ꯁꯛꯇꯣꯛꯇꯅ ꯃꯌꯥꯝ ꯃꯃꯥꯡꯗ ꯃꯣꯏꯒꯤ ꯇꯦꯂꯦꯟꯁꯦ ꯎꯠꯊꯣꯛꯄ ꯉꯝꯕ ꯑꯉꯥꯡ ꯉꯥꯛꯇꯅꯤ ꯌꯥꯝ ꯅꯨꯡꯉꯥꯏꯌꯦ ꯑꯗꯒꯤ ꯃꯣꯏꯒꯤ ꯇꯤ ꯕꯤꯁꯦ ꯑꯗꯨꯝ ꯋꯥꯟꯁ ꯑꯦ ꯋꯤꯛꯇꯀꯣ ꯁꯕꯦꯟ ꯄꯤ ꯑꯦꯝꯗ ꯋꯥꯟ ꯑꯋꯥꯔ ꯁꯕꯦꯟ ꯇꯨ ꯑꯩꯠꯁꯦ ꯑꯗꯨꯝ ꯋꯥꯟꯁ ꯑꯦ ꯋꯤꯛꯈꯨꯗꯤꯡꯒꯤ ꯊꯥꯏ ꯑꯗꯣ ꯑꯩꯅ ꯄꯥꯝꯖꯕ ꯀꯧꯕꯅꯤꯅ ꯑꯥꯏ ꯅꯦꯕꯔ ꯃꯤꯁ ꯏꯠ ꯑꯩ ꯑꯗꯨꯝ ꯌꯦꯡꯉꯦ ꯑꯗꯨꯒ ꯔꯤꯀꯦꯞ ꯑꯣꯏꯅ ꯃꯟꯗꯦ ꯅꯨꯃꯤꯠꯇ ꯑꯃꯨꯛ ꯁꯕꯦꯟ ꯑꯦ ꯑꯦꯝꯗꯒꯤꯅ ꯑꯩꯠ ꯑꯦ ꯑꯦꯝ ꯐꯧ ꯑꯃꯨꯛ ꯃꯨꯛ ꯊꯥꯕꯤꯌꯦ ꯍꯥꯏꯗꯤ ꯋꯤꯀꯦꯟꯁꯇꯀꯨꯝꯕ ꯌꯦꯡꯍꯧꯗ꯭ꯔꯒꯗꯤ ꯑꯩꯁꯦ ꯑꯃꯨꯛ ꯅꯣꯡꯉꯥꯜꯂꯒ ꯑꯃꯨꯛ ꯌꯦꯡꯕꯗꯣ ꯍꯥꯏꯗꯤ ꯃꯤꯁ ꯇꯧꯅꯤꯡꯗꯦꯕ ꯌꯥꯝ ꯄꯥꯝꯖꯔꯨꯕ ꯑꯣꯏꯕꯅꯤꯅ ꯑꯗꯨꯗꯒꯤ ꯑꯉꯥꯡ ꯃꯌꯥꯝꯅ ꯌꯥꯝꯅ ꯀꯣꯟꯐꯤꯗꯦꯟ ꯂꯩꯅꯒ ꯊꯣꯛꯑꯒ ꯏꯁꯩꯒ ꯁꯛꯄꯗꯣ ꯑꯗꯨꯗꯨꯅ ꯍꯦꯟꯅ ꯌꯦꯡꯅꯤꯡꯍꯟꯕꯗꯣ ꯑꯣꯏꯌꯦ ꯑꯗꯨꯃꯥꯏꯅ ꯊꯝꯒꯦ